ꯎꯝ ꯍꯜꯂꯣ ꯑꯣ ꯁꯤꯖꯤꯒꯤ ꯊꯨꯃꯣꯛꯁꯦ ꯀꯔꯝꯕ ꯃꯈꯟꯒꯤ ꯊꯨꯃꯣꯛ ꯑꯣꯏꯒꯗꯕꯅꯣ ꯑꯩ

ꯑꯣ ꯁꯪꯕꯥꯏꯕꯨꯗꯤ ꯄꯥꯝꯃꯦ ꯁꯪꯕꯥꯏꯁꯦ ꯁꯪꯕꯥꯏꯁꯦ ꯀꯔꯤ ꯂꯝꯗꯒꯤ ꯁꯥꯕꯤꯕꯅꯣ ꯑꯗꯨꯒ ꯃꯥꯁꯦ ꯀꯌꯥꯃꯨꯛ ꯀꯌꯥꯃꯨꯛ ꯍꯦꯟꯅ ꯑꯩꯈꯣꯏꯗ ꯈꯤꯇꯪ ꯂꯩꯗꯅ ꯀꯅꯝꯅ ꯁꯥꯕ꯭ꯔꯥ ꯅꯠꯇ꯭ꯔꯒꯁꯨ ꯀꯧꯕꯨꯝꯅ ꯈꯇꯪ ꯁꯥꯕ꯭ꯔꯥ ꯈꯣꯠꯄ꯭ꯔ ꯈꯤꯇꯪ ꯄꯥꯝꯕ ꯍꯥꯏꯇꯥꯔꯦꯅꯦ ꯈꯤꯇꯪ ꯐꯖꯕ ꯑꯥ

ꯎꯝ

ꯑꯣ

ꯎꯝ ꯑꯗꯨꯗꯤ ꯀꯌꯥꯃꯨꯛꯀ ꯄꯤꯒꯦ ꯎꯝ ꯑꯣ

ꯑꯣ ꯌꯥꯝ ꯅꯨꯡꯉꯥꯏꯖꯔꯦ ꯑꯗꯨ ꯑꯣ ꯑꯗꯨꯒ

ꯑꯣ ꯑꯗꯨꯁꯨ ꯑꯣ ꯃꯣꯏꯗꯤ ꯀꯧꯅꯥ ꯃꯈꯟ ꯑꯅꯤ ꯍꯨꯝꯗꯤ ꯂꯩꯕꯁꯨ ꯃꯥꯜꯂꯤ ꯑꯗꯨ

ꯑꯣ ꯑꯗꯨ ꯁꯝꯅ ꯍꯥꯏꯕꯗ ꯑꯩꯈꯣꯏꯒꯤ ꯍꯧꯖꯤꯛꯀꯤ ꯀꯧꯅꯥ ꯑꯩꯈꯣꯏꯒꯤ ꯐꯛꯁꯥꯡꯒꯥꯏꯅ ꯍꯥꯏꯕꯗꯣ ꯑꯗꯨꯝ ꯐꯪꯕꯤꯒꯗ꯭ꯔ ꯑꯗꯨꯒꯨꯝꯕꯗꯣ ꯎꯝ ꯎꯝ

ꯍꯣꯏ ꯌꯥꯝ ꯅꯨꯡꯉꯥꯏꯖꯩ ꯑꯥ ꯑꯗꯨꯒ ꯑꯩꯈꯣꯏꯒꯤ ꯃꯦꯔꯨꯛ ꯑꯩꯈꯣꯏꯒꯤ ꯀꯩꯅꯣꯁꯦ ꯑꯄꯤꯛꯄ ꯑꯩꯈꯣꯏꯒꯤ ꯆꯥꯈꯨꯝꯗꯒ ꯍꯦꯛ ꯍꯦꯛ ꯀꯩꯅꯣ ꯇꯧꯔꯀꯥꯟꯗ ꯑꯩꯈꯣꯏꯒꯤ ꯃꯦꯔꯨꯛ ꯆꯦꯡ ꯑꯣꯟꯅꯕꯗꯣ ꯑꯗꯨꯗꯤ ꯐꯪꯕꯤꯒꯗ꯭ꯔ ꯃꯦꯔꯨꯛꯇꯣ ꯑꯧ ꯑꯧ ꯎꯝ

ꯑꯣ ꯑꯗꯨꯗ ꯃꯣꯏꯒꯤꯁꯤꯗ ꯑꯩꯈꯣꯏ ꯂꯝ ꯑꯃꯗꯒꯤ ꯑꯃꯗꯒꯤ ꯍꯦꯛꯇ ꯄꯪꯁꯥ ꯁꯥꯕꯗꯣ ꯅꯠꯇꯕꯤꯗ ꯌꯥꯝꯅ ꯑꯩꯈꯣꯏꯒꯤ ꯍꯦꯟꯅ ꯐꯕ ꯃꯐꯝ ꯑꯦꯔꯤꯌꯥꯒꯗꯤ ꯂꯩꯕ꯭ꯔꯥ ꯃꯐꯝ ꯑꯗꯨꯗꯒꯤ ꯁꯥꯕꯗꯨ ꯍꯦꯟꯅ ꯐꯩ ꯑꯗꯨꯅ ꯍꯦꯟꯅ ꯐꯩ ꯍꯥꯏꯕꯒꯤ ꯋꯥꯐꯝꯗꯤ ꯂꯩꯕ꯭ꯔꯥ ꯑꯗꯨꯒꯨꯝꯕꯒꯤ ꯀꯩꯅꯣꯗ ꯃꯐꯝꯗꯨꯗꯒꯤ ꯁꯥꯔꯛꯄꯗꯣ

ꯎꯝ ꯍꯣꯏ ꯌꯥꯝꯅꯗꯤ ꯅꯨꯡꯉꯥꯏꯖꯩ ꯑꯗꯨꯒ ꯑꯗ ꯃꯈꯟ ꯈꯨꯗꯤꯡꯃꯛꯀꯤꯁꯨ ꯂꯣꯏꯅ ꯐꯪꯅꯦꯕ ꯍꯧꯖꯤꯛꯀꯤ ꯌꯥꯡꯀꯣꯛꯀꯤꯗꯣ ꯑꯗꯨꯗ ꯁꯥꯏꯖꯄꯨꯗꯤ ꯃꯌꯥꯝꯕꯨꯗꯤ ꯂꯩ ꯍꯥꯏꯕꯗꯨꯃꯗꯤ ꯇꯥꯛꯄꯤꯔꯦ ꯑꯣꯖꯥꯅ ꯑꯗꯣ ꯑꯩꯈꯣꯏꯅ ꯁꯤꯉꯝꯕꯗꯗꯤ ꯀꯔꯤ ꯀꯥꯏꯕ ꯂꯩꯒꯦ ꯉꯁꯤꯒꯤꯁꯤꯗꯗꯤ ꯐꯪꯒꯗ꯭ꯔꯥ ꯑꯩꯈꯣꯏꯅ ꯃꯌꯥꯝ ꯁꯤꯡꯕ ꯃꯇꯝꯗ ꯑꯗꯨ ꯑꯣꯖꯥꯁꯤꯡꯅ ꯑꯝꯇ ꯍꯥꯏꯕꯤꯌꯨꯕ ꯑꯝꯇ ꯀꯩꯅꯣ ꯇꯧꯔꯀꯥꯟꯗ ꯃꯌꯥꯝ ꯍꯥꯏꯕꯗꯤ ꯃꯌꯥꯝ ꯍꯥꯏꯕꯗꯤ ꯁꯤꯗ ꯂꯩꯔꯤꯕ ꯄꯣꯠ ꯆꯩꯁꯤꯡꯁꯤꯗꯒꯤ ꯍꯦꯟꯅ ꯂꯧꯖꯒꯦ ꯍꯥꯏꯕꯗꯣ

ꯎꯝ ꯎꯝ

ꯎꯝ